ꯏꯀꯪ ꯊꯣꯛꯄꯗ ꯅꯠꯇ꯭ꯔꯒ ꯑꯁꯤꯒꯨꯝꯕ ꯑꯍꯛꯄ ꯑꯏꯪ ꯑꯁꯥꯒꯤ ꯐꯤꯕꯝ ꯑꯁꯤꯗ ꯑꯩꯈꯣꯏꯅ ꯄꯥꯝꯕꯤꯁꯤꯡꯒꯤ ꯑꯣꯏꯕ ꯂꯧꯈꯠꯄ ꯌꯥꯕ ꯆꯦꯛꯁꯤꯟ ꯊꯧꯔꯥꯡ ꯈꯔ ꯂꯩ ꯈꯨꯗꯝ ꯑꯣꯏꯅ ꯂꯩꯕꯥꯛꯀꯤ ꯏꯁꯤꯡ ꯌꯥꯎꯕꯒꯤ ꯆꯥꯡ ꯇꯣꯏꯅ ꯆꯦꯛ ꯇꯧꯒꯗꯕꯅꯤ ꯃꯣꯏꯁꯇꯔ ꯃꯤꯇꯔ ꯅꯠꯇ꯭ꯔꯒ ꯈꯨꯕꯤꯅ ꯂꯩꯕꯥꯛꯇ ꯊꯤꯟꯖꯤꯜꯂꯒ ꯌꯦꯡꯕꯁꯨ ꯌꯥꯏ ꯏꯁꯤꯡ ꯃꯔꯥꯡꯀꯥꯏꯅ ꯆꯥꯏꯒꯗꯕꯅꯤ ꯇꯣꯏꯅ ꯆꯥꯏꯒꯗꯕꯅꯤ ꯃꯁꯤꯅ ꯏꯁꯤꯡ ꯑꯗꯨ ꯃꯔꯥ ꯇꯥꯅ ꯌꯧꯍꯟꯕ ꯉꯝꯃꯤ ꯏꯁꯤꯡ ꯆꯥꯏꯕꯗ ꯑꯩꯈꯣꯏꯅ ꯑꯌꯨꯛꯇ ꯅꯠꯇ꯭ꯔꯒ ꯅꯨꯃꯤꯗꯥꯡ ꯋꯥꯏꯔꯝꯗ ꯆꯥꯏꯒꯗꯕꯅꯤ ꯃꯁꯤꯒꯤ ꯃꯇꯝ ꯑꯅꯤꯁꯤꯗ ꯏꯁꯤꯡ ꯆꯥꯏꯕꯅ ꯏꯁꯤꯡ ꯃꯅꯤꯜ ꯑꯣꯜꯂꯒ ꯏꯁꯤꯡ ꯃꯥꯡꯕꯒꯤ ꯆꯥꯡ ꯍꯟꯊꯍꯜꯂꯤ ꯂꯩꯅꯨꯡꯗ ꯏꯁꯤꯡ ꯆꯪꯕꯒꯤ ꯆꯥꯡ ꯍꯦꯜꯂꯤ ꯄꯥꯝꯕꯤꯁꯤꯡ ꯑꯁꯤ ꯏꯁꯤꯡ ꯆꯥꯏꯕꯗ ꯑꯩꯈꯣꯏꯅ ꯌꯥꯔꯤꯕ ꯃꯈꯩꯗꯤ ꯗ꯭ꯔꯤꯞ ꯁꯤꯁꯇꯦꯝ ꯁꯤꯖꯤꯟꯅꯕꯅ ꯍꯦꯟꯅ ꯐꯩ ꯗ꯭ꯔꯤꯞ ꯁꯤꯁꯇꯦꯝ ꯍꯥꯏꯕꯗꯤ ꯏꯁꯤꯡ ꯈꯖꯤꯛ ꯈꯖꯤꯛ ꯇꯥꯍꯟꯗꯨꯅ ꯃꯁꯤꯅ ꯏꯁꯤꯡ ꯂꯩꯅꯨꯡ ꯂꯨꯅ ꯆꯪꯍꯟꯕꯗ ꯃꯇꯦꯡ ꯄꯥꯡꯏ ꯑꯇꯣꯞꯄ ꯃꯐꯝꯗ ꯆꯦꯟꯊꯣꯛꯇꯨꯅ ꯃꯥꯡꯕꯒꯤ ꯆꯥꯡ ꯍꯟꯊꯩ ꯏꯁꯤꯡ ꯕꯀꯦꯠ ꯑꯃ ꯑꯃꯨꯛꯇꯗ ꯍꯩꯖꯤꯟꯕꯒꯤ ꯃꯍꯨꯠꯇ ꯏꯁꯤꯡ ꯕꯣꯇꯜ ꯑꯃꯈꯛ ꯗ꯭ꯔꯤꯞ ꯑꯣꯏꯅ ꯆꯥꯏꯕꯅ ꯍꯦꯟꯅ ꯐꯩ ꯑꯣꯔꯒꯥꯟꯅꯤꯛ ꯑꯣꯏꯕ ꯄꯣꯠ ꯆꯩ ꯍꯥꯞꯄꯤꯕ ꯌꯥꯝ ꯐꯩ ꯈꯨꯗꯝ ꯑꯣꯏꯅ ꯎꯀꯨꯞ ꯋꯥꯏꯀꯨꯞ ꯆꯔꯨ ꯑꯄꯨꯝꯕ ꯆꯔꯨ ꯃꯇꯦꯛꯁꯤꯡ ꯎꯅꯥ ꯋꯅꯥꯁꯤꯡ ꯃꯁꯤꯅ ꯄꯥꯝꯕꯤꯁꯤꯡꯒꯤ ꯃꯈꯣꯡꯗ ꯑꯃꯁꯨꯡ ꯑꯀꯣꯏꯕꯗ ꯄꯥꯝꯗꯕ ꯅꯥꯄꯤꯁꯤꯡ ꯍꯧꯕ ꯉꯝꯍꯟꯗꯦ ꯑꯁꯤꯗꯁꯨ ꯅꯠꯇꯅ ꯆꯥꯏꯈꯤꯕ ꯏꯁꯤꯡ ꯃꯅꯤꯜ ꯑꯣꯟꯗꯨꯅ ꯃꯥꯡꯍꯟꯗꯦ ꯑꯗꯨꯅ ꯏꯁꯤꯡ ꯂꯦꯡꯗꯅ ꯂꯩꯕ ꯉꯝꯍꯜꯂꯤ ꯑꯩꯈꯣꯏꯅ ꯄꯥꯝꯕꯤ ꯈꯟꯕ ꯃꯇꯝꯗ ꯏꯁꯤꯡ ꯌꯥꯝꯅ ꯆꯪꯗꯕ ꯊꯤꯕꯤꯒꯗꯕꯅꯤ ꯅꯨꯡꯁꯥ ꯌꯥꯝꯅ ꯁꯥꯔꯕꯗꯤ ꯑꯩꯈꯣꯏꯅ ꯄꯥꯝꯕꯤ ꯑꯃ ꯁꯤꯖꯤꯟꯅꯗꯨꯅ ꯎꯔꯨꯝ ꯁꯦꯝꯕꯤꯒꯗꯕꯅꯤ ꯅꯠꯇ꯭ꯔꯒꯗꯤ ꯄꯥꯝꯕꯤ ꯄꯤꯛꯂꯤꯕ ꯑꯣꯏꯔꯕꯗꯤ ꯁꯥꯃꯟꯕꯅ ꯃꯔꯝ ꯑꯣꯏꯔꯒ ꯁꯤꯕꯒꯤ ꯆꯥꯡ ꯌꯥꯝ ꯋꯥꯡꯏ ꯄꯥꯝꯕꯤꯒꯤ ꯑꯀꯣꯏꯕꯗ ꯍꯧꯕ ꯄꯥꯝꯗꯕ ꯅꯥꯄꯤꯁꯤꯡ ꯃꯇꯝꯆꯥꯅ ꯂꯧꯊꯣꯛꯄꯤꯒꯗꯕꯅꯤ ꯄꯥꯝꯕꯤꯒꯤ ꯑꯀꯣꯏꯕ ꯂꯩꯕꯥꯛ ꯃꯈꯣꯡ ꯁꯣꯝꯕꯒꯤ ꯊꯕꯛ ꯅꯠꯇ꯭ꯔꯒꯗꯤ ꯂꯩꯕꯥꯛꯅ ꯌꯥꯝꯅ ꯇꯥꯏꯠ ꯑꯣꯏꯁꯤꯜꯂꯛꯇꯨꯅ ꯃꯔꯥ ꯆꯠꯄ ꯉꯝꯗꯕ ꯌꯥꯏ ꯄꯥꯝꯕꯤꯒꯤ ꯑꯣꯏꯔꯛꯂꯤꯕ ꯃꯑꯣꯡ ꯃꯇꯧ ꯑꯃꯗꯤ ꯍꯣꯡꯂꯛꯄ ꯃꯆꯨ ꯃꯇꯝ ꯆꯥꯅ ꯌꯦꯡꯁꯤꯟꯒꯗꯕꯅꯤ ꯃꯗꯨꯒꯤ ꯃꯇꯨꯡꯏꯟꯅ ꯆꯥꯟꯅꯕ ꯍꯥꯔ ꯍꯥꯞꯄꯤꯒꯗꯕꯅꯤ ꯄꯥꯝꯕꯤꯗ ꯇꯤꯟ ꯇꯥꯕ ꯀꯥꯡꯁꯤꯡꯗꯒꯤ ꯉꯥꯛꯊꯣꯛꯄ ꯉꯝꯃꯤ ꯆꯥꯟꯅꯕ ꯇꯤꯜꯍꯥꯠ ꯍꯤꯗꯥꯛ ꯀꯥꯞꯊꯣꯛꯄꯤꯒꯗꯕꯅꯤ ꯐꯅ ꯀꯟꯅ ꯍꯣꯠꯅꯗꯨꯅꯁꯨ ꯇꯤꯟ ꯇꯥꯔꯒ ꯀꯟꯕ ꯉꯝꯍꯧꯗ꯭ꯔꯒꯗꯤ ꯂꯣꯏꯅ ꯑꯔꯦꯝꯕꯁꯨ ꯌꯥꯎꯗꯕ ꯅꯠꯇꯦ ꯑꯁꯨꯝꯅ ꯑꯩꯈꯣꯏꯅ ꯍꯥꯏꯔꯤꯕ ꯈꯣꯡꯊꯥꯡꯁꯤꯡ ꯑꯁꯤ ꯂꯧꯈꯠꯇꯨꯅ ꯏꯀꯪ ꯊꯣꯛꯄ ꯅꯠꯇ꯭ꯔꯒ ꯑꯍꯛꯄ ꯑꯏꯪ ꯑꯁꯥꯒꯤ ꯐꯤꯕꯝꯗ ꯑꯩꯈꯣꯏꯅ ꯄꯥꯝꯕꯤꯁꯤꯡ ꯃꯔꯝ ꯆꯥꯅ ꯍꯧꯍꯟꯕ ꯉꯝꯒꯅꯤ